ꯍꯜꯂꯣ ꯍꯥꯏꯕꯤꯌꯣ ꯍꯥꯏꯕꯤꯌꯣ ꯀꯅꯥ ꯑꯣꯕꯤꯔꯕꯅꯣ ꯑꯁꯥ ꯑꯁꯥ ꯑꯁꯥ ꯑꯣ ꯑꯩ ꯅꯍꯥꯟ ꯅꯣꯡꯃ ꯂꯥꯛꯆꯔꯝꯕꯗꯨ ꯑꯣꯏꯕ ꯇꯥꯔꯦ ꯑꯗꯨꯗꯤ ꯑꯩ ꯊꯥꯡ ꯑꯗꯒꯤ ꯊꯥꯡꯒꯣꯜ ꯑꯗꯒꯤ ꯈꯔ ꯁꯤꯡꯖꯪꯅꯆꯤꯡꯕ ꯈꯔ ꯑꯩ ꯃꯌꯥ ꯊꯥꯡꯅꯅꯕ ꯑꯩ ꯅꯍꯥꯟ ꯅꯣꯡꯃ ꯂꯥꯛꯆꯔꯝꯕꯗꯨ ꯑꯣꯏꯕ ꯇꯥꯔꯦ ꯍꯧꯖꯤꯛ ꯈꯔ ꯊꯕꯛ ꯈꯤꯇꯪ ꯄꯥꯊꯕꯤꯔꯕ ꯅꯠꯇ꯭ꯔꯥ ꯑꯩ ꯑꯩꯒꯤ ꯈꯨꯠꯁꯨ ꯈꯨꯠꯂꯥꯏ ꯈꯔ ꯄꯨꯖꯔꯛꯄ ꯌꯥꯔꯗ꯭ꯔꯣ ꯑꯗꯨꯗꯤ ꯑꯣ ꯆꯥꯎꯔꯥꯛꯄ ꯑꯃꯠꯇ ꯑꯩ ꯃꯗꯨꯗ ꯑꯩꯈꯣꯏꯒꯤ ꯆꯪꯒꯗꯕ ꯄꯩꯁꯥꯒꯤ ꯀꯩꯅꯣꯗꯣ ꯔꯦꯠꯇꯨꯁꯨ ꯑꯩ ꯍꯥꯏꯐꯦꯠꯇ ꯁꯨꯝ ꯈꯪꯖꯅꯤꯡꯕꯗꯣ ꯑꯗꯣ ꯊꯥꯡꯒꯣꯜ ꯑꯃ ꯃꯌꯥ ꯊꯥꯡꯕꯗ ꯃꯃꯟꯁꯤꯕꯨ ꯀꯌꯥꯃꯨꯛꯀ ꯂꯧꯕꯤꯕꯒꯦ ꯃꯊꯪ ꯃꯊꯪ ꯑꯩ ꯑꯃꯃꯝꯗ ꯁꯨꯝ ꯍꯪꯖꯔꯛꯀꯦ ꯇꯧꯕꯅꯤ ꯈꯪꯖꯅꯤꯡꯗꯅ ꯇꯧꯕꯅꯤ ꯑꯩ ꯁꯣꯝꯗ ꯎꯝ ꯍꯥꯏꯕꯤꯌꯨ ꯍꯥꯏꯕꯤꯌꯨ ꯍꯣꯏ ꯍꯣꯏ

ꯄꯨꯔꯥ ꯂꯩꯕꯒꯤ ꯃꯃꯟ ꯅꯠꯇꯦꯀꯣ ꯑꯩꯅ ꯍꯪꯖꯔꯤꯁꯤ ꯃꯌꯥ ꯊꯥꯡꯕꯈꯛꯇꯒꯤꯅꯤꯀꯣ

ꯎꯝ ꯀꯌꯥꯃꯨꯛ ꯊꯥꯡꯖꯧꯁꯤꯃ ꯄꯨꯔꯥ ꯑꯣ ꯑꯗꯨꯃ ꯌꯥꯖꯔꯦ ꯈꯪꯖꯔꯦ ꯑꯗꯨꯒ ꯄꯨꯔꯥ ꯑꯣꯏꯅ ꯊꯥꯡꯖꯧꯗꯨꯃ ꯁꯥꯕ ꯇꯥꯔꯒꯗꯤ ꯎꯝ ꯍꯣꯏ ꯎꯝ

ꯍꯣꯏ ꯑꯊꯥꯕꯁꯤꯁꯨ ꯈꯔ ꯈꯤꯇꯪ ꯄꯥꯊꯍꯟꯕ ꯂꯩꯗꯅ ꯑꯊꯥꯕꯁꯤꯁꯨ ꯎꯝ ꯎꯝ ꯎꯝ ꯑꯣ ꯎꯝ ꯐꯅꯤ ꯐꯅꯤ ꯐꯅꯤ ꯌꯥꯝ ꯅꯨꯡꯉꯥꯏꯖꯔꯦ ꯑꯩꯈꯣꯏ ꯑꯣꯖꯥꯕꯨ ꯌꯥꯝ ꯅꯨꯡꯉꯥꯏꯖꯔꯦ ꯑꯩ ꯉꯁꯤ ꯅꯣꯡꯃ ꯅꯤꯅꯤ ꯂꯩꯔꯒ ꯑꯩ ꯂꯥꯛꯅꯕ ꯇꯧꯖꯒꯦ ꯑꯗꯨ ꯂꯥꯛꯀꯗꯕ ꯅꯨꯃꯤꯠꯇꯨꯗ ꯑꯩ ꯐꯣꯟ ꯇꯧꯖꯔꯛꯀꯦ ꯃꯥꯡꯖꯧꯅꯅ ꯊꯥꯒꯠꯆꯔꯤ ꯊꯥꯒꯠꯆꯔꯤ ꯑꯣꯖꯥꯕꯨ ꯊꯥꯒꯠꯆꯔꯤ ꯄꯣꯊꯥꯕꯤꯔꯣ ꯄꯣꯊꯥꯕꯤꯔꯣ ꯊꯝꯕꯤꯔꯁꯤ